ꯑꯩꯈꯣꯏꯒꯤ ꯃꯣꯔꯦ ꯑꯁꯤꯗ ꯑꯅꯥ ꯂꯥꯏꯌꯦꯡꯁꯪꯒꯤ ꯈꯨꯗꯣꯡ ꯆꯥꯕꯁꯦ ꯑꯗꯨꯛꯀꯤ ꯃꯇꯤꯛ ꯂꯩꯖꯗꯦ ꯃꯐꯝ ꯑꯁꯤꯗ ꯃꯣꯔꯦ ꯄ꯭ꯔꯥꯏꯃꯔꯤ ꯍꯦꯜ ꯁꯦꯟꯇ꯭ꯔ ꯍꯥꯏꯅ ꯑꯃꯈꯛꯇꯪꯗꯤ ꯂꯩꯖꯩ ꯍꯥꯏꯔꯤꯕ ꯃꯐꯝ ꯑꯁꯤꯗ ꯐꯃꯨꯡ ꯑꯣꯛꯁꯤꯖꯦꯟ ꯁꯤꯂꯤꯟꯗ꯭ꯔꯅꯆꯤꯡꯕ ꯑꯃꯁꯨꯡ ꯁ꯭ꯔꯖꯔꯤꯒꯤ ꯑꯣꯏꯕ ꯃꯇꯤꯛ ꯆꯤꯕ ꯈꯨꯠꯂꯥꯏ ꯂꯩꯇꯦ ꯌꯥꯝꯅ ꯍꯥꯏꯔꯤꯕ ꯂꯩꯇꯕꯁꯤꯅ ꯃꯔꯝ ꯑꯣꯏꯔꯒꯥ ꯑꯩꯈꯣꯏꯒꯤ ꯃꯣꯔꯦꯗ ꯂꯩꯔꯤꯕ ꯃꯤꯌꯥꯝꯁꯤꯡ ꯑꯁꯤꯗ ꯑꯁꯨꯛꯀꯤ ꯃꯇꯤꯛ ꯑꯋꯥꯕ ꯑꯁꯦ ꯃꯥꯏꯌꯣꯛꯅꯩ ꯌꯥꯝꯅ ꯑꯩꯅ ꯑꯩꯅ ꯏꯁꯥꯗ ꯇꯦꯡꯅꯖꯈꯤꯕ ꯌꯥꯝꯅ ꯅꯨꯉꯥꯏꯇꯕ ꯊꯧꯗꯣꯛ ꯑꯃꯈꯛ ꯍꯥꯏꯔꯒꯗꯤ ꯑꯩꯒꯤ ꯏꯁꯥꯒꯤ ꯌꯨꯝꯗ ꯏꯃꯨꯡꯗ ꯊꯣꯛꯆꯈꯤꯕ ꯊꯧꯗꯣꯛ ꯑꯃꯈꯛꯅꯤ ꯃꯁꯤꯒ ꯀꯔꯤꯅꯣ ꯍꯥꯏꯕ ꯃꯇꯝꯗ ꯑꯩꯒꯤ ꯕꯕꯥꯁꯦ ꯕꯤ ꯄꯤ ꯏꯁꯇ꯭ꯔꯣꯛ ꯇꯧꯔꯛꯄꯗꯒꯤ ꯍꯥꯏꯔꯤꯕ ꯄ꯭ꯔꯥꯏꯃꯔꯤ ꯍꯦꯜ ꯁꯦꯟꯇ꯭ꯔ ꯑꯁꯤꯗ ꯄꯨꯈꯠꯆꯈꯤ ꯑꯗꯨꯕꯨ ꯍꯥꯏꯔꯤꯕ ꯏꯀ꯭ꯋꯤꯞꯃꯦꯟ ꯑꯁꯤ ꯃꯔꯝ ꯆꯥꯅ ꯂꯩꯇꯕꯅ ꯃꯔꯝ ꯑꯣꯏꯔꯒ ꯑꯩꯈꯣꯏꯁꯦ ꯏꯝꯐꯥꯜꯗ ꯑꯣꯏꯅ ꯑꯦꯝꯕꯨꯂꯦꯁ ꯇꯧꯔꯒ ꯄꯨꯈꯠꯆꯈꯤ ꯑꯗꯨꯅ ꯃꯣꯔꯦꯗꯒꯤ ꯏꯝꯐꯥꯜ ꯇꯝꯅ ꯆꯠꯄꯗꯗꯤ ꯍꯥꯏꯔꯤꯕ ꯃꯇꯝ ꯑꯁꯦ ꯑꯁꯨꯛꯀꯤ ꯃꯇꯤꯛ ꯂꯧꯈꯤꯕꯅ ꯃꯔꯝ ꯑꯣꯏꯔꯒ ꯑꯩꯒꯤ ꯕꯕꯥꯗꯣ ꯂꯥꯏꯀꯟꯅꯕ ꯉꯝꯗꯅ ꯑꯗꯨꯝ ꯂꯩꯈꯤꯗꯦ ꯑꯗꯨꯅ ꯃꯔꯝ ꯑꯁꯤꯅ ꯍꯥꯏꯔꯤꯕ ꯏꯀ꯭ꯋꯤꯞꯃꯦꯟ ꯂꯩꯇꯕꯒꯤ ꯑꯋꯥꯕꯁꯦ ꯑꯁꯨꯛꯀꯤ ꯃꯇꯤꯛ ꯅꯪꯏ ꯍꯥꯏꯅ ꯂꯧꯖꯩ ꯑꯗꯨꯅ ꯒꯃꯦꯟꯒꯤ ꯃꯥꯏꯀꯩꯗꯒꯤ ꯑꯩꯈꯣꯏꯒꯤ ꯂꯝ ꯃꯣꯔꯦ ꯁꯣꯝꯁꯤꯗ ꯍꯥꯏꯔꯤꯕ ꯏꯀ꯭ꯋꯤꯞꯃꯦꯟꯁꯤꯡ ꯑꯁꯦ ꯐꯖꯅ ꯊꯝꯕꯤꯗꯨꯅ ꯃꯤꯠꯌꯦꯡ ꯆꯪꯕꯤꯕ ꯇꯥꯔꯒꯗꯤ ꯑꯩꯈꯣꯏꯒꯤ ꯂꯝꯁꯤꯗ ꯍꯥꯏꯔꯤꯕ ꯈꯨꯗꯣꯡ ꯑꯩ ꯑꯩꯒꯤ ꯏꯃꯨꯡꯗ ꯊꯣꯛꯏꯕꯁꯦ ꯑꯇꯣꯞꯄ ꯃꯤ ꯏꯃꯨꯡꯗꯁꯨ ꯑꯗꯨꯝ ꯊꯣꯛꯏ ꯍꯥꯏꯔꯤꯕ ꯈꯨꯗꯣꯡ ꯊꯤꯕ ꯑꯁꯦ ꯃꯇꯤꯛ ꯆꯥꯅ ꯂꯩꯕ ꯇꯥꯔꯒꯗꯤ ꯍꯥꯏꯔꯤꯕ ꯈꯨꯗꯣꯡꯊꯤꯕ ꯑꯁꯦ ꯅꯪꯗꯅꯉꯥꯏꯒꯤ ꯃꯔꯝ ꯑꯃ ꯑꯣꯏꯒꯅꯤ ꯑꯩꯅ ꯍꯥꯏꯅ ꯑꯩꯅ ꯂꯧꯖꯩ